ꯑꯩꯅ ꯊꯥꯏꯅ ꯅꯝꯈꯤꯕ ꯐꯣꯇꯣ ꯑꯃꯗꯤ ꯂꯩ ꯑꯩꯅ ꯀ꯭ꯂꯥꯁ ꯅꯥꯏꯟ ꯀꯥꯕ ꯃꯇꯝꯗ ꯍꯥꯏꯔꯤꯕꯁꯦ ꯂꯤꯂꯣꯡꯒꯤ ꯑꯦꯔꯤꯌꯥꯗ ꯅꯝꯈꯤꯕꯅꯦ ꯂꯤꯂꯣꯡꯒꯤ ꯀꯪꯂꯥ ꯐꯣꯇꯣ ꯏꯁꯇꯨꯨꯗꯤꯑꯣ ꯍꯥꯏꯕꯗꯣ ꯍꯧꯖꯤꯛꯇꯤ ꯂꯩꯇ꯭ꯔꯦ ꯃꯇꯝꯗꯨꯗ ꯂꯩꯔꯝꯃꯤ ꯃꯗꯨꯗ ꯅꯝꯈꯤ ꯍꯥꯏꯔꯤꯕ ꯐꯣꯇꯣꯁꯦ ꯑꯩꯅ ꯀ꯭ꯂꯥꯁ ꯅꯥꯏꯟ ꯀꯥꯕ ꯆꯍꯤ ꯑꯗꯨꯗ ꯑꯣꯏꯗꯣꯏꯅꯦ ꯇꯨ ꯊꯥꯎꯖꯟ ꯇꯨ ꯊꯥꯎꯖꯟ ꯁꯤꯛꯁ ꯑꯗꯨꯃꯥꯏꯅ ꯑꯣꯏꯗꯣꯏꯅꯦ ꯍꯥꯏꯔꯤꯕ ꯑꯗꯨꯗ ꯀꯥꯞꯈꯤꯕ ꯐꯣꯇꯣꯁꯦ ꯑꯗꯨꯝ ꯐꯖꯩ ꯀꯩꯅꯣ ꯇꯧꯕꯗ ꯑꯁꯨꯛꯀꯤ ꯃꯇꯤꯛ ꯏꯁꯥꯅ ꯁꯨꯝ ꯑꯉꯥꯡ ꯑꯣꯏꯕꯒꯤ ꯃꯇꯝꯗꯨꯗ ꯀꯥꯞꯈꯤꯕꯅꯤꯅ ꯑꯗꯨꯝ ꯐꯖꯩ ꯍꯥꯏꯅꯁꯨ ꯈꯟꯖꯩ ꯑꯗꯣ ꯍꯥꯏꯔꯤꯕ ꯐꯣꯇꯣꯒ꯭ꯔꯥꯐꯔꯗꯨꯅ ꯀꯥꯄꯄꯤꯕꯁꯦ ꯑꯩꯒꯤ ꯃꯃꯥꯏ ꯑꯗꯨꯛꯀꯤ ꯃꯇꯤꯛ ꯑꯩꯒꯤ ꯏꯁꯥꯁꯦ ꯌꯥꯝꯅ ꯄꯥꯔꯒꯁꯨ ꯐꯤꯠꯁꯨ ꯌꯥꯝ ꯄꯥꯖꯕꯅꯦ ꯑꯗꯨꯒ ꯃꯥꯅ ꯐꯖꯅ ꯌꯦꯡꯂꯒ ꯐꯣꯇꯣꯗꯣ ꯀꯥꯞꯄ ꯃꯇꯝꯗ ꯑꯩ ꯏꯁꯥꯅ ꯑꯁꯨꯛꯀꯤ ꯃꯇꯤꯛ ꯐꯖꯕ꯭ꯔꯥ ꯍꯥꯏꯅ ꯈꯟꯈꯤ ꯑꯩꯒꯤ ꯑꯁꯦꯡꯕ ꯌꯦꯡꯖꯕꯒ ꯐꯣꯇꯣꯗꯨꯒꯗꯤ ꯃꯥꯅꯗ꯭ꯔꯦ ꯐꯣꯇꯣꯗ ꯌꯥꯝ ꯐꯖꯩ ꯃꯥꯅ ꯈꯔ ꯏꯁꯇꯥꯏꯜ ꯁꯦꯝꯕꯤꯔꯒ ꯀꯥꯞꯄꯤꯈꯤ ꯍꯥꯏꯔꯤꯕ ꯐꯣꯇꯣꯒ꯭ꯔꯥꯐꯔ ꯅꯨꯄꯥꯗꯣ ꯑꯗꯨꯅꯁꯨ ꯑꯩꯒꯤ ꯐꯣꯇꯣꯁꯦ ꯌꯥꯝꯅ ꯄꯥꯝꯃꯤ ꯑꯃꯇꯪ ꯊꯝꯍꯧꯒꯦ ꯀꯣꯄꯤ ꯑꯃꯇꯪ ꯃꯣꯏ ꯐꯣꯇꯣ ꯏꯁꯇꯨꯗꯤꯑꯣꯗ ꯊꯝꯒꯦ ꯍꯥꯏ ꯍꯥꯏ ꯑꯗꯣ ꯑꯩꯅꯗꯤ ꯌꯥꯗꯦ ꯃꯔꯝꯗꯤ ꯃꯗꯨ ꯇꯧꯍꯩꯗꯦ ꯇꯧꯒꯅꯨ ꯃꯤꯒꯤ ꯐꯣꯇꯣꯕꯨ ꯊꯦꯠꯇꯣꯏꯁꯦ ꯀꯔꯤꯒꯤꯅꯣꯅ ꯍꯥꯏ ꯃꯥꯅ ꯑꯩꯉꯣꯟꯗ ꯀꯟꯅ ꯍꯥꯏ ꯅꯪꯒꯤ ꯐꯣꯇꯣ ꯁꯨꯃꯥꯏꯅ ꯀꯥꯞꯄꯒ ꯁꯨꯃꯥꯏꯅ ꯐꯖꯩ ꯍꯥꯏ ꯇꯥꯔꯒꯗꯤ ꯅꯪꯒꯤ ꯏꯁꯇꯥꯏꯜꯁꯦ ꯌꯥꯝꯅ ꯐꯖꯔꯦ ꯑꯗꯨꯝ ꯍꯧꯖꯤꯛꯀꯥꯟꯒꯤ ꯑꯦꯜꯕꯝ ꯀꯨꯝꯕꯤ ꯅꯨꯄꯤ ꯃꯆꯥꯁꯤꯡꯗꯣ ꯃꯥꯜꯂꯦ ꯑꯗꯨꯝ ꯊꯝꯕꯤꯒꯦ ꯑꯗꯨꯒ ꯀꯁꯇꯃꯔ ꯈꯔ ꯂꯥꯛꯅꯕꯅ ꯀꯟꯅ ꯑꯩꯉꯣꯟꯗ ꯍꯥꯏ ꯑꯗꯣ ꯁꯤꯒꯤ ꯑꯁꯦꯡꯕ ꯔꯤꯌꯦꯂꯤꯇꯤ ꯋꯥꯔꯤꯅꯤꯀꯣ ꯑꯩꯈꯣꯏ ꯑꯣꯖꯥꯗ ꯑꯩꯅ ꯍꯥꯏꯗꯣꯛꯑꯦ ꯁꯨꯃꯥꯏꯅ ꯅꯨꯄꯥ ꯑꯗꯨꯅ ꯐꯣꯇꯣ ꯀꯣꯄꯤ ꯂꯧꯍꯧꯋꯤ ꯑꯅ ꯑꯩꯈꯣꯏ ꯑꯣꯖꯥꯅ ꯆꯠꯂꯒ ꯐꯣꯇꯣ ꯂꯧꯊꯣꯛꯎꯏ ꯑꯉꯥꯡꯁꯤꯡꯁꯤꯅ ꯈꯪꯗꯗꯅ ꯅꯪꯒꯤꯗ ꯂꯥꯛꯑꯒ ꯐꯣꯇꯣ ꯀꯥꯞꯄꯒ ꯅꯪꯅ ꯀꯩꯒꯤꯅꯣ ꯀꯣꯄꯤ ꯈꯔ ꯍꯨꯔꯥꯟꯍꯧꯋꯦ ꯍꯥꯏꯔꯤꯁꯦ ꯇꯧꯒꯅꯣ ꯑꯗꯨꯃꯥꯏꯅ ꯑꯅ ꯂꯧꯊꯣꯛꯎꯏ ꯁꯤ ꯑꯁꯦꯡꯕ ꯋꯥꯔꯤꯁꯨ ꯑꯣꯏꯔꯦ ꯑꯗꯣ ꯃꯥꯅ ꯍꯥꯏꯅꯤꯡꯉꯤꯗꯨ ꯑꯇꯣꯞꯄ ꯀꯁꯇꯃꯔ ꯂꯥꯛꯅꯤꯡꯉꯥꯏ ꯁꯨꯃꯥꯏꯅ ꯑꯩꯅ ꯗꯤꯖꯥꯏꯟ ꯑꯃ ꯁꯦꯝꯂꯒ ꯀꯥꯞꯄꯗ ꯑꯁꯨꯛꯀꯤ ꯃꯇꯤꯛ ꯐꯖꯩ ꯍꯥꯏꯕꯗꯣ ꯎꯠꯅꯤꯡꯕꯒꯤꯅꯤꯅ ꯀꯟꯅ ꯍꯥꯏꯍꯧꯋꯤ